ꯑꯩꯅꯅꯦ ꯅꯍꯥꯟꯗꯣ ꯃꯤꯟꯇ꯭ꯔꯗꯩ ꯄꯣꯠ ꯑꯃ ꯆꯦꯟꯕꯅꯦꯕ ꯑꯗꯣ ꯑꯉꯥꯡꯒꯤ ꯐꯤꯔꯣꯟꯅꯦꯕ ꯈꯪꯒꯥꯎ ꯁꯦꯠꯅꯦ ꯄꯦꯟ ꯁꯦꯠꯅꯦ ꯑꯗꯣ ꯄꯣꯠꯇꯣ ꯐꯗꯤ ꯌꯥꯝ ꯐꯖꯩ ꯑꯗꯨꯒ ꯑꯩꯅ ꯍꯦꯛ ꯄꯥꯝꯕ ꯀꯩꯅꯣ ꯄ꯭ꯔꯗꯛꯁꯨ ꯑꯣꯏꯔꯦ ꯌꯥꯝ ꯐꯖꯩꯌꯦ ꯌꯥꯝ ꯄꯥꯝꯃꯦ